ꯍꯜꯂꯣ ꯁꯤꯁꯇꯔ ꯑꯩ ꯉꯔꯥꯡ ꯐꯤꯕꯔ ꯇꯧꯕꯅꯦꯕ ꯑꯗꯨ ꯐꯤꯕꯔ ꯇꯧꯕꯗ ꯀꯔꯤ ꯀꯔꯤ ꯆꯥꯕ ꯌꯥꯕ꯭ꯔꯥ ꯌꯥꯗꯕ꯭ꯔꯥ ꯑꯗꯨꯒ ꯊꯨꯅ ꯐꯅꯤꯡꯉꯥꯏ ꯀꯔꯤ ꯀꯔꯤ ꯇꯤꯞꯁ ꯂꯩꯕ꯭ꯔꯥ ꯑꯗꯨ ꯈꯔ ꯍꯥꯏꯕꯤꯕ ꯌꯥꯒꯦꯔꯥ

ꯑꯗꯨ ꯁꯤꯁꯇꯔ ꯐꯤꯕꯔ ꯇꯧꯕ ꯀꯥꯟꯗ ꯀꯔꯤ ꯏꯔꯨꯖꯕꯗꯣ ꯑꯗꯨ ꯏꯁꯤꯡ

ꯏꯔꯨꯖꯕꯗꯣ ꯌꯥꯒꯦꯔꯥ

ꯍꯣꯏ ꯑꯗꯨꯗꯤ ꯊꯝꯃꯒꯦ